ꯇ꯭ꯋꯦꯟꯇꯤ ꯑꯥꯏ ꯁꯦꯞꯇꯦꯝꯕꯔ ꯇꯨ ꯊꯥꯎꯖꯟ ꯇ꯭ꯋꯦꯟꯇꯤ ꯇ꯭ꯋꯦꯟꯇꯤ ꯊ꯭ꯔꯤ ꯑꯥꯒꯁ ꯇꯨ ꯊꯥꯎꯖꯟ ꯇ꯭ꯋꯦꯟꯇꯤ ꯋꯥꯟ ꯇ꯭ꯋꯦꯟꯇꯤ ꯑꯥꯏꯠ ꯖꯨꯟ ꯇꯨ ꯊꯥꯎꯖꯟ ꯇ꯭ꯋꯦꯟꯇꯤ ꯇꯨ ꯇ꯭ꯋꯦꯟꯇꯤ ꯑꯥꯏꯠ ꯑꯦꯄ꯭ꯔꯤꯜ ꯇꯨ ꯊꯥꯎꯖꯟ ꯇꯦꯟ ꯇ꯭ꯋꯦꯟꯇꯤ ꯇꯨ ꯃꯥꯔꯁ ꯇꯨ ꯊꯥꯎꯖꯟ ꯐꯥꯏꯚ